ꯕꯥꯔꯠꯇ ꯇꯦꯛꯅꯣꯂꯣꯖꯤꯒꯨꯝꯕꯒꯤ ꯍꯤꯔꯝꯗ ꯕꯥꯔꯠꯄꯨ ꯃꯑꯣꯡ ꯀꯌꯥꯗ ꯑꯍꯣꯡꯕ ꯄꯨꯔꯛꯍꯟꯈꯤꯕ ꯍꯥꯏꯕꯗꯤ ꯂꯂꯣꯟ ꯏꯇꯤꯛ ꯇꯧꯕ ꯃꯤꯑꯣꯏꯁꯤꯡꯒꯤ ꯃꯔꯛꯇ ꯑꯃꯈꯛꯀꯤ ꯃꯃꯤꯡ ꯑꯣꯏꯅ ꯄꯜꯂꯕꯗ ꯖꯝꯁꯦꯠꯖꯤ ꯇꯥꯇꯥꯁꯨ ꯑꯃꯅꯤ ꯃꯍꯥꯛꯁꯦ ꯐꯥꯗꯔ ꯑꯣꯐ ꯏꯟꯗꯁ ꯏꯟꯗ꯭ꯌꯥꯟ ꯏꯟꯗꯁꯇ꯭ꯔꯤ ꯍꯥꯏꯔꯒꯁꯨ ꯍꯦꯟꯅ ꯈꯪꯅꯩ ꯃꯍꯥꯛ ꯅꯥꯏꯟꯇꯤꯟ ꯃꯦ ꯅꯥꯏꯟꯇꯤꯟ ꯐꯣꯔꯇꯤ ꯐ ꯅꯥꯏꯟꯇꯤꯟ ꯖꯦꯔꯣ ꯐꯣꯔꯗ ꯂꯩꯈꯤꯗꯦ ꯉꯜꯂꯤꯉꯩ ꯃꯇꯝꯗ ꯃꯍꯥꯛ ꯃꯥꯔꯆꯦꯟ ꯑꯃ ꯑꯣꯏꯅ ꯕꯤꯖꯤꯅꯦꯁꯀꯤ ꯂꯝꯗ ꯆꯪꯈꯤ ꯃꯍꯥꯛꯅ ꯏꯟꯗ꯭ꯌꯥꯕꯨ ꯕꯤꯖꯤꯅꯦꯁꯀꯤ ꯂꯝꯗ ꯆꯥꯎꯈꯠꯇ ꯆꯥꯎꯈꯠꯅꯕ ꯌꯥꯝ ꯀꯟꯅ ꯍꯣꯠꯅꯕꯤꯈꯤ